ꯑꯩꯅ ꯄꯥꯏꯔꯤꯕ ꯐꯣꯟꯁꯤ ꯅꯦꯠꯇꯒꯤ ꯑꯩꯈꯣꯏꯒꯤ ꯔꯦꯗꯃꯤ ꯅꯣꯠ ꯏꯂꯦꯕꯦꯟꯗꯣ ꯑꯗꯨ ꯀꯛꯄꯅꯦ ꯑꯩꯈꯣꯏꯒꯤ ꯏꯟꯁꯇꯣꯜꯃꯦꯟ ꯂꯧꯕꯗꯨꯅꯦ ꯑꯍꯥꯟꯕꯗ ꯄꯩꯁꯥ ꯈꯔ ꯊꯤꯔꯒ ꯊꯥ ꯊꯥꯒꯤ ꯊꯤꯕꯗꯨꯅꯦ ꯄꯥꯏꯕꯁꯨ ꯌꯥꯝ ꯅꯨꯡꯉꯥꯏ ꯑꯗꯨꯗꯨꯒ ꯑꯩꯈꯣꯏꯒꯤ ꯃꯩ ꯆꯥꯔꯖ ꯇꯧꯕꯁꯨ ꯌꯥꯝ ꯊꯨꯅ ꯃꯤꯅꯠ ꯇꯔꯥ ꯐꯥꯗꯦꯕꯀꯣ ꯑꯗꯨꯒ ꯑꯩꯈꯣꯏꯅ ꯐꯤꯂꯝ ꯌꯦꯡꯕ ꯃꯇꯝꯗꯁꯨ ꯑꯇꯣꯞꯄ ꯃꯨꯕꯤ ꯕꯤꯗꯤꯑꯣ ꯅꯤꯌꯨꯖ ꯑꯦꯕ꯭ꯔꯤꯊꯤꯡ ꯌꯦꯡꯕ ꯃꯇꯝꯗ ꯃꯩꯁꯤ ꯍꯟꯗ꯭ꯔꯦꯗ ꯌꯥꯎꯒꯦ ꯍꯥꯏꯒꯦꯔꯥ ꯅꯥꯏꯟꯇꯤ ꯐꯥꯏꯕ ꯌꯥꯎꯒꯦ ꯍꯥꯏꯒꯦꯔꯥꯥ ꯃꯩꯁꯦ ꯃꯉꯥꯗꯒꯤ ꯍꯦꯟꯅ ꯀꯨꯝꯗꯕ ꯃꯩꯁꯦ ꯌꯥꯝ ꯇꯥꯗꯦ ꯍꯥꯏꯇꯔꯦ ꯑꯗꯨꯅ ꯌꯥꯝ ꯅꯨꯡꯉꯥꯏ ꯐꯣꯟꯁꯤ ꯌꯥꯝ ꯁꯤꯖꯤꯟꯅꯕꯗ ꯑꯩꯉꯣꯟꯗ ꯅꯨꯡꯉꯥꯏꯕ ꯍꯔꯥꯎꯕ ꯐꯥꯎꯋꯦ